ꯍꯜꯂꯣ ꯑꯥꯎ ꯃꯥꯟꯅꯦ ꯀꯔꯤ ꯂꯩꯔꯦ ꯎꯝ ꯑꯩꯁꯤ ꯂꯣꯏ ꯌꯥꯎꯋꯦ ꯐ꯭ꯔꯟ ꯁꯤꯠ ꯑꯗꯨꯒ ꯃꯅꯤ ꯁꯤꯠꯁꯨ ꯂꯣꯏꯅ ꯌꯥꯎꯋꯦ ꯎꯝ ꯈꯤꯇꯪ ꯍꯦꯜꯂꯦ ꯀꯤꯂꯣꯃꯤꯇꯔ ꯑꯃꯗ ꯑꯗꯨꯝ ꯌꯥꯡꯈꯩꯒꯨꯝꯕꯗꯤ ꯂꯧꯋꯦ ꯑꯣ ꯄꯨꯡ ꯅꯪ ꯍꯥꯏ ꯄꯨꯡ ꯑꯗꯨ ꯍꯥꯏ ꯂꯥꯛꯀꯦ ꯑꯗꯨꯒ ꯉꯥꯏꯕ ꯀꯥꯟꯗꯗꯤ ꯃꯤꯅꯠ ꯃꯪꯉꯥꯗꯒꯤ ꯍꯦꯟꯅ ꯉꯥꯏꯕ ꯌꯥꯔꯦ ꯑꯗꯨꯒꯨꯝꯕ ꯀꯔꯤꯒꯨꯝꯕ ꯃꯤꯅꯠ ꯃꯪꯉꯥ ꯍꯦꯟꯂꯗꯤ ꯍꯦꯟꯕꯒꯤ ꯆꯥꯔꯖ ꯂꯧꯒꯅꯤ ꯆꯞ ꯃꯥꯟꯅꯩ ꯃꯤ ꯃꯤ ꯑꯃ ꯑꯣꯏꯔꯁꯨ ꯑꯗꯨꯝ ꯃꯤ ꯆꯞ ꯃꯥꯟꯅꯩꯗ ꯑꯗꯨ ꯅꯣꯏ ꯆꯠꯀꯗꯧꯕꯗꯣ ꯃꯤ ꯌꯥꯝꯕ꯭ꯔꯥ ꯀꯃꯥꯏꯅ ꯇꯧꯕ꯭ꯔꯥ ꯑꯣ ꯃꯤꯕꯨꯗꯤ ꯑꯗꯨꯝ ꯑꯗꯨꯗꯒꯤ ꯍꯣꯏ ꯍꯣꯏ ꯑꯗꯨꯗꯤ ꯑꯩ ꯍꯌꯦꯡ ꯑꯗꯨꯝ ꯃꯇꯝ ꯆꯥꯅ ꯂꯥꯛꯅꯉꯥꯏ ꯇꯧꯔꯒꯦ ꯑꯥ